ꯑꯩꯅ ꯑꯩꯈꯣꯏꯒꯤ ꯍꯧꯔꯛꯐꯝꯒꯤ ꯃꯁꯛ ꯇꯥꯛꯄ ꯊꯧꯗꯣꯛ ꯑꯃ ꯍꯥꯏꯔꯒꯗꯤ ꯅꯨꯄꯤ ꯂꯥꯟ ꯑꯁꯦ ꯍꯥꯏꯖꯅꯤꯡꯉꯤ ꯃꯔꯝꯗꯤ ꯅꯨꯄꯤ ꯂꯥꯟ ꯑꯁꯤꯅ ꯃꯅꯤꯄꯨꯔꯒꯤ ꯅꯨꯄꯤꯁꯤꯡꯒꯤ ꯊꯧꯅꯥ ꯂꯤꯡꯖꯦꯜ ꯑꯗꯨꯕꯨ ꯃꯁꯛ ꯇꯥꯛꯏ